ꯍꯂꯣ ꯁꯣꯝꯁꯦ ꯀꯩꯅꯣ ꯑꯦꯅꯤꯃꯦꯟ ꯇ꯭ꯔꯦꯅꯔ ꯑꯣꯏꯕꯤꯔꯕ꯭ꯔ

ꯑꯩ ꯍꯨꯏꯁꯦ ꯊꯥ ꯑꯍꯨꯝ ꯁꯨꯃꯥꯏꯅ ꯐꯥꯔꯛꯑꯕ ꯃꯥꯜꯂꯤ ꯑ ꯑ ꯑꯩꯅ ꯀꯩꯅꯣ ꯑꯦꯃꯤ ꯍꯥꯏꯅꯕꯨꯗꯤ ꯊꯣꯟꯖꯔꯦꯕ ꯍꯨꯏꯁꯦ ꯑꯣ ꯑꯃꯣꯝ ꯑꯣꯏꯗꯣꯏꯅꯤ ꯑ ꯃꯆꯨꯁꯦ ꯀꯩꯅꯣꯅꯤ ꯋꯥꯏꯠ ꯍꯥꯏ ꯇꯥꯔꯦꯅꯦ ꯋꯥꯏꯠꯇ ꯕ꯭ꯔꯥꯎꯟ ꯈꯔ ꯌꯥꯎꯋꯦ ꯑꯗꯨꯃꯥꯏꯅ ꯑꯗꯣ ꯑꯇꯩꯗꯤ ꯃꯥ ꯑꯩꯈꯣꯏꯅ ꯀꯩꯅꯣꯁꯦ ꯍꯨꯏꯁꯦ ꯂꯣꯏꯕꯗ ꯍꯥꯏꯗꯤ ꯆꯥꯕ ꯊꯛꯄꯗꯤ ꯀꯃꯥꯏ ꯀꯃꯥꯏꯅ ꯇꯧꯕꯤꯒꯦ ꯆꯥꯛ ꯄꯤꯖꯁꯤ ꯍꯥꯏꯗꯤ ꯑꯗꯨꯝ ꯊꯥ ꯑꯍꯨꯝꯁꯤꯗꯩꯒꯤ ꯑꯗꯨꯝ ꯆꯥꯛ ꯄꯤꯖꯕ ꯌꯥꯔꯕ꯭ꯔꯣ ꯁꯪꯒꯣꯝ ꯑꯗꯨꯝ ꯄꯤꯊꯛꯈꯤꯗ꯭ꯔꯥ ꯀꯃꯥꯏꯅ ꯇꯧꯕꯤꯒꯅꯤ ꯑꯣ ꯎꯝ ꯑ ꯑ ꯑꯗꯨ ꯄꯤꯕꯤꯕ ꯑꯗꯨ ꯀꯩꯅꯣꯗꯤ ꯁꯤꯡꯕ ꯀꯩ ꯍꯦꯟꯅꯕ ꯃꯣꯏꯒꯤ ꯀꯩ ꯍꯥꯏ ꯇꯥꯔꯦ ꯇ꯭ꯔꯦꯟꯒꯨꯝꯕ ꯇꯧꯒꯗ꯭ꯔꯥ ꯀꯃꯥꯏꯅ ꯇꯧꯒꯦ ꯑꯣ ꯑꯗꯨꯗꯤ ꯑꯩꯁꯦ ꯄꯨꯖꯔꯛꯑꯒꯦ ꯅꯣꯡꯃ ꯑꯗꯨ ꯊꯥ ꯊꯥꯒꯤ ꯑꯣꯏꯅ ꯁꯥꯕꯤꯕ꯭ꯔꯥ ꯄꯩꯁꯥꯁꯦ ꯇ꯭ꯔꯦꯟ ꯇꯧꯕꯒꯤꯁꯦ ꯅꯨꯃꯤꯠ ꯅꯨꯃꯤꯠꯀꯤ ꯁꯥꯗꯣꯏꯔ ꯀꯌꯥꯃꯨꯛ ꯑꯣꯏꯕꯤꯗꯣꯏꯅꯣ ꯑꯣ ꯑꯣ ꯑꯣ ꯑꯗꯨꯗꯤ ꯑꯩ ꯅꯣꯡꯃ ꯄꯨꯖꯔꯛꯑꯒꯦ ꯑꯩ ꯍꯨꯏꯁꯦ ꯑꯣ ꯑꯦꯅꯤ ꯑꯦꯅꯤ ꯅꯨꯃꯤꯠ ꯑꯝꯗ ꯍꯦꯛꯇ ꯄꯨꯔꯛꯄ ꯌꯥꯕ꯭ꯔ ꯅꯠꯇ꯭ꯔꯒ ꯑꯍꯥꯡꯕ ꯁꯨꯝ ꯊꯕꯛ ꯆꯠꯊꯣꯛꯞꯤꯗꯧꯕ ꯅꯨꯃꯤꯠꯀ ꯂꯩꯕꯤꯕ꯭ꯔ ꯑꯣ ꯑꯣ ꯍꯣꯏ ꯍꯣꯏ ꯑꯗꯨꯗꯤ ꯌꯥꯝ ꯅꯨꯡꯉꯥꯏꯖꯔꯦ ꯊꯝꯖꯔꯒꯦ